ꯍꯜꯂꯣ ꯁꯤ ꯂꯩꯁꯨꯇꯦꯡꯂꯣ ꯍꯜꯂꯣ ꯑꯗꯨ ꯅꯪꯒꯤ ꯑꯩꯈꯣꯏ ꯑꯩꯈꯣꯏ ꯏꯃꯨꯡꯗ ꯅꯪꯒꯤ ꯀꯣꯝꯄ꯭ꯂꯦꯟ ꯑꯃꯨꯛꯀ ꯂꯥꯛꯑꯦ ꯐꯔꯅꯤꯆꯔ

ꯑꯥ ꯐꯔꯅꯤꯆꯔ ꯑꯦꯛꯆꯦꯟꯁ ꯇꯧꯅꯤꯡꯉꯥꯏꯒꯤ ꯑꯃꯨꯛꯀ ꯍꯥꯏꯔꯛꯑꯦꯕ ꯅꯪꯗꯣꯀꯣ ꯑꯗꯨ ꯀꯔꯤ ꯀꯔꯤꯒꯤ ꯃꯇꯥꯡꯗꯅꯣ ꯐꯔꯅꯤꯆꯔ ꯑꯩꯈꯣꯏꯒꯤ ꯐꯔꯅꯤꯆꯔꯁꯦ ꯀꯔꯤꯒꯤ ꯃꯇꯥꯡꯗ ꯁꯦꯇꯤꯁꯐꯥꯏꯠ ꯑꯣꯏꯗꯕꯒꯤꯅꯣ ꯑꯦꯛꯆꯦꯟꯁ ꯇꯧꯔꯛꯀꯦ ꯍꯥꯏꯕꯅꯣ ꯑꯩꯅ ꯃꯔꯝ ꯈꯪꯅꯤꯡꯕꯒꯤ ꯑꯗꯨꯝ ꯀꯣꯜ ꯇꯧꯕꯅꯦ ꯎꯝ ꯎꯝ ꯎꯝ ꯍꯣꯏ ꯍꯥꯏꯕꯗꯤ ꯑꯃꯨꯔꯛ ꯂꯧꯈ꯭ꯔꯕ ꯍꯥꯏꯕꯁꯦ ꯑꯩꯈꯣꯏ ꯐꯨꯜ ꯄꯦꯃꯦꯟꯗꯤ ꯔꯤꯐꯟꯗꯤ ꯑꯃꯨꯛꯀ ꯇꯧꯕꯤꯗꯦꯕꯀꯣ ꯅꯣꯏꯅ ꯑꯦꯛꯆꯦꯟꯁ ꯇꯧꯒꯦ ꯍꯥꯏꯔꯁꯨ ꯍꯥꯏꯕꯗꯤ ꯅꯪꯒꯤꯁꯨ ꯍꯞꯇꯥ ꯑꯃꯒꯨꯝꯕ ꯐꯥꯈ꯭ꯔꯕꯅꯤꯅ ꯑꯗꯨꯒꯤ ꯑꯥꯐꯇꯔ ꯋꯤꯛ ꯑꯃꯨꯛꯀ ꯀꯝꯄ꯭ꯂꯦꯟ ꯂꯥꯛꯄꯅꯤꯅ ꯑꯩꯈꯣꯏꯁꯦ ꯅꯪꯅ ꯑꯃꯨꯛꯀ ꯑꯩꯈꯣꯏ ꯑꯩꯈꯣꯏ ꯗꯤꯂꯤꯕꯔꯤꯕꯨꯗꯤ ꯇꯧꯒꯗꯕ ꯑꯗꯨꯕꯨ ꯑꯝꯨꯛꯀ ꯄꯤꯛ ꯎꯞꯇꯨꯗꯤ ꯑꯩꯈꯣꯏ ꯌꯦꯡꯕ ꯇꯥꯔꯦ ꯑꯗꯨꯕꯨ ꯑꯥꯐꯇꯔ ꯐꯖꯅ ꯑꯦꯛꯖꯥꯃꯤꯟ ꯇꯧꯈ꯭ꯔꯕ ꯃꯇꯨꯡꯗ ꯑꯃꯨꯛꯀ ꯑꯩꯈꯣꯏ ꯂꯧꯕꯁꯨ ꯂꯧꯒꯅꯤꯀꯣ ꯑꯗꯨ ꯈꯔ ꯑꯗꯨꯝ ꯔꯤꯖꯦꯛꯀꯨꯝꯕ ꯂꯩꯔꯗꯤ ꯑꯩꯈꯣꯏꯉꯣꯟꯗ ꯑꯦꯛꯆꯦꯟꯁ ꯄꯣꯂꯤꯁꯤꯗꯣ ꯌꯥꯔꯔꯣꯏꯕ ꯅꯪꯅ ꯑꯃꯨꯛꯀ ꯄꯣꯠ ꯂꯧ ꯑꯦꯛꯆꯦꯟꯁ ꯇꯧꯒꯦ ꯍꯥꯏꯔꯁꯨ ꯑꯩꯈꯣꯏꯅ ꯍꯧꯖꯤꯛ ꯅꯪꯒꯤ ꯄꯣꯠ ꯆꯩꯗꯣ ꯑꯃꯨꯛꯀ ꯔꯤꯖꯦꯛꯀꯨꯝꯕ ꯀꯔꯤꯁꯨ ꯂꯩꯇꯕ ꯍꯦꯟꯗꯣꯛꯅ ꯂꯩꯇꯕ ꯑꯗꯨꯝ ꯇꯧꯔꯗꯤ ꯅꯪ ꯄꯩꯁꯥꯗꯨꯁꯨ ꯍꯣꯏ ꯂꯣꯏꯅꯕꯨꯗꯤ ꯄꯤꯔꯣꯏ ꯑꯗꯨꯕꯨ ꯈꯔꯗꯤ ꯔꯤꯐꯟ ꯇꯧꯕꯤꯒꯅꯤ ꯅꯠꯇ꯭ꯔꯒ ꯅꯪꯅ ꯑꯁꯤꯒꯤ ꯄꯣꯠ ꯅꯠꯇꯕꯤꯗ ꯑꯁꯤꯒꯤ ꯄꯣꯠ ꯑꯅꯧꯕ ꯑꯦꯛꯆꯦꯟꯁ ꯑꯗꯨꯒꯨꯝꯕ ꯑꯃꯗꯀꯣ ꯐꯤꯅꯤꯁꯤꯡꯒꯨꯝꯕ ꯈꯔ ꯐꯖꯕ ꯑꯗꯨꯒꯨꯝꯕ ꯄꯤꯁꯇꯨꯗ ꯅꯪꯅ ꯑꯗꯨꯒꯤ ꯄꯤꯁꯇꯣ ꯌꯥꯝ ꯄꯥꯝꯂꯗꯤ ꯑꯦꯛꯆꯦꯟꯁꯄꯨꯁꯨ ꯑꯗꯨꯝ ꯑꯦꯛꯆꯦꯟꯁ ꯄꯣꯂꯤꯁꯤꯁꯨ ꯂꯩꯌꯦꯕ

ꯍꯣꯏ ꯍꯣꯏ ꯑꯗꯨ ꯍꯧꯖꯤꯛ ꯍꯧꯖꯤꯛꯇꯤ ꯏꯁꯇꯣꯛꯇꯗꯤ ꯂꯩꯇꯦ ꯑꯗꯨꯒꯤꯗꯣ ꯑꯗꯣ ꯃꯇꯝ ꯈꯔꯗꯤ ꯉꯥꯏꯕ ꯇꯥꯔꯦ ꯍꯞꯇꯥ ꯑꯃ ꯑꯩꯒꯤ ꯎꯝ ꯑꯩꯈꯣꯏꯒꯤ ꯅ꯭ꯌꯨ ꯏꯁꯇꯣꯛꯇꯣ ꯍꯞꯇꯥ ꯑꯃꯒꯨꯝꯕꯗꯗꯤ ꯀꯣ ꯑꯗꯨꯝ ꯈꯥꯔꯅꯤ ꯍꯞꯇꯥꯒꯨꯝꯕ ꯍꯞꯇꯥ ꯑꯃꯒꯨꯝꯕꯗꯗꯤ ꯑꯗꯨꯝ ꯐꯥꯕ ꯌꯥꯔꯅꯤ ꯍꯥꯏꯕ ꯑꯗꯨ ꯍꯣꯏ ꯍꯣꯏ ꯅꯪꯒꯤꯗꯨ ꯎꯝ ꯅꯪꯒꯤꯗꯨ ꯁꯤꯛꯁ ꯐꯦꯁꯀꯤꯗꯨꯅꯤꯀꯣ ꯁꯤꯛꯁ ꯐꯦꯁꯔꯥ ꯁꯕꯦꯟ ꯐꯦꯁꯔꯥ ꯑꯣ ꯍꯣꯏ ꯍꯣꯏ ꯅꯪꯒꯤꯗꯤ ꯃꯤꯅꯤꯠ ꯀꯌꯥ ꯁꯨꯔꯦ ꯑꯗꯨꯗꯤ ꯍꯣꯏ ꯍꯣꯏ ꯊꯝꯃꯦꯀꯣ